ꯑꯩꯈꯣꯏꯒꯤ ꯏꯪꯈꯣꯜꯗ ꯍꯧꯕ ꯊꯥꯕ ꯄꯥꯝꯕꯤ ꯅꯥꯄꯤ ꯁꯤꯡꯅꯥꯅ ꯑꯩꯈꯣꯏꯒꯤ ꯁꯟꯒꯤ ꯁꯖꯤꯛ ꯁꯦꯝꯕ ꯃꯆꯤꯟꯖꯥꯛ ꯑꯗꯨꯝ ꯑꯣꯏꯖꯩ ꯑꯗꯨꯗꯒꯤ ꯁꯟꯒꯤ ꯂꯥꯛꯄ ꯁꯟꯊꯤꯗꯨꯅ ꯑꯩꯈꯣꯏꯅ ꯊꯥꯔꯤꯕ ꯄꯥꯝꯕꯤꯁꯤꯡꯒꯤ ꯍꯥꯔ ꯑꯗꯨꯝ ꯑꯣꯏ ꯁꯣ ꯏꯠꯁ ꯃꯣꯔ ꯂꯥꯏꯛ ꯀꯣ ꯑꯦꯛꯖꯤꯁꯇꯦꯟꯁ ꯍꯥꯏꯕꯗꯤ ꯑꯩꯈꯣꯏꯒꯤ ꯄꯥꯝꯕꯤꯗꯨꯁꯨ ꯀꯥꯟꯅꯔꯦ ꯂꯣꯏꯔꯤꯕ ꯁꯥ ꯁꯟꯁꯨ ꯀꯥꯟꯅꯔꯦ